ꯑꯩꯅ ꯄꯥꯎꯆꯦꯁꯤꯡ ꯑꯃꯗꯤ ꯁꯣꯁꯤꯌꯦꯜ ꯃꯦꯗꯤꯌꯥꯗ ꯂꯣꯟ ꯂꯧꯕꯅ ꯃꯤꯑꯣꯏꯕ ꯈꯨꯟꯅꯥꯏꯗ ꯀꯥꯟꯅꯕꯁꯤꯡ ꯑꯗꯨ ꯈꯪꯍꯜꯂꯤ ꯈꯨꯗꯝ ꯑꯣꯏꯅ ꯍꯥꯏꯔꯕꯗ ꯄꯔꯁꯅꯦꯜ ꯂꯣꯟ ꯂꯧꯕ ꯑꯁꯤꯅ ꯂꯣꯟ ꯑꯗꯨꯕꯨ ꯂꯧꯔꯤꯕ ꯃꯤꯁꯤꯡꯗ ꯄꯩꯁꯥ ꯑꯗꯨ ꯂꯧꯔꯕ ꯃꯇꯨꯡꯗ ꯃꯤ ꯑꯗꯨꯅ ꯌꯥꯝꯅ ꯂꯥꯏꯅ ꯂꯣ ꯏꯟꯇꯔꯦꯁꯇ ꯁꯤꯡꯒꯠꯄ ꯉꯝꯃꯤ ꯃꯤ ꯑꯗꯨꯅ ꯄꯨꯔꯨꯔꯤꯕ ꯄꯩꯁꯥ ꯑꯗꯨ ꯃꯍꯥꯛ ꯃꯍꯥꯛꯅ ꯄꯩꯁꯥ ꯂꯩꯔꯕ ꯃꯇꯝꯗ ꯄꯨꯜꯂꯞ ꯁꯤꯡꯕꯒꯤ ꯀꯥꯟꯅꯕ ꯑꯗꯨꯁꯨ ꯂꯩ ꯑꯗꯨ ꯅꯠꯇ꯭ꯔꯕꯁꯨ ꯇꯪꯈꯥꯏ ꯁꯤꯡꯒꯠꯂꯕꯁꯨ ꯌꯥꯏ ꯕꯦꯡ ꯑꯗꯨ ꯒꯤ ꯃꯇꯨꯡ ꯏꯟꯅ ꯏꯟꯇꯔꯦꯁ ꯋꯥꯡꯅ ꯑꯃꯗꯤ ꯏꯟꯇꯔꯦꯁ ꯈ꯭ꯋꯥꯏ ꯗꯒꯤ ꯅꯦꯝꯅ ꯂꯧꯕ ꯌꯥꯏ ꯑꯩ ꯈꯣꯏꯅ ꯂꯣꯟ ꯂꯧꯔꯒ ꯑꯗꯨꯒꯤ ꯄꯩꯁꯥ ꯑꯗꯨꯅ ꯑꯇꯣꯞꯄꯗ ꯏꯟꯚꯦꯁ ꯇꯧꯕ ꯌꯥꯏ ꯃꯔꯝ ꯑꯁꯤꯅ ꯂꯣꯟꯒꯤ ꯃꯇꯦꯡꯅ ꯄꯩꯁꯥ ꯍꯦꯟꯅ ꯄꯥꯏꯈꯠꯄꯁꯨ ꯌꯥꯏ ꯂꯣꯟ ꯑꯁꯤ ꯃꯈꯜ ꯌꯥꯝꯅ ꯂꯩ ꯄꯔꯁꯅꯦꯜ ꯂꯣꯟ ꯏꯖꯨꯀꯦꯁꯟ ꯂꯣꯟ ꯍꯣꯝ ꯂꯣꯟ ꯒꯕꯔꯃꯦꯟꯅ ꯑꯐꯕ ꯈꯨꯟꯅꯥꯏ ꯑꯃ ꯁꯦꯝꯅꯕꯒꯤꯗꯃꯛꯇ ꯂꯣꯟ ꯈꯔꯁꯨ ꯍꯧꯗꯣꯛꯂꯤ ꯂꯣꯟꯁꯤꯡ ꯑꯗꯨꯗꯤ ꯃꯨꯔꯗꯥ ꯂꯣꯟ ꯄꯤ ꯑꯦꯝ ꯑꯦꯝ ꯋꯥꯏ ꯀ꯭ꯔꯦꯗꯤꯠ ꯂꯤꯡ ꯀꯦꯄꯤꯇꯦꯜ ꯁꯕꯁꯤꯗ꯭ꯔꯤ ꯁ꯭ꯀꯤꯝ